ꯑꯩꯅ ꯏꯁꯩ ꯅꯣꯡꯃꯥꯏ ꯑꯁꯨꯛꯀꯤ ꯃꯇꯤꯛ ꯄꯥꯝꯕ ꯃꯔꯝꯅ ꯏꯁꯩ ꯅꯣꯡꯃꯥꯏꯒꯤ ꯑꯣꯏꯕ ꯈꯨꯠꯂꯥꯏꯁꯨ ꯑꯗꯨꯝ ꯁꯤꯖꯤꯟꯅꯩ ꯒꯤꯇꯔꯒꯨꯝꯕꯁꯦ ꯑꯁꯨꯛꯀꯤ ꯃꯇꯤꯛ ꯄꯥꯝꯅ ꯁꯤꯖꯤꯟꯅꯩ ꯑꯩꯅ ꯑꯩꯒꯤ ꯒꯤꯇꯔꯁꯤꯅ ꯈꯣꯡꯕ ꯃꯇꯝꯗ ꯑꯇꯥꯕ ꯚꯥꯕꯣꯛ ꯒꯤ ꯑꯇꯥꯕ ꯃꯤꯑꯣꯏꯁꯤꯡ ꯐꯥꯎꯕꯗ ꯄꯨꯛꯅꯤꯡ ꯁꯨꯝꯍꯠꯅ ꯇꯥꯍꯟꯕ ꯉꯝꯃꯦ ꯑꯩꯒꯤ ꯄꯥꯝꯖꯕꯒꯤꯅ ꯑꯩꯅ ꯂꯣꯟ ꯊꯣꯛꯇ꯭ꯔꯕ ꯐꯥꯎꯕꯗ ꯑꯗꯨꯝ ꯏꯁꯩꯁꯤꯒꯤ ꯒꯤꯇꯔꯁꯤꯒꯤ ꯃꯇꯦꯡꯅ ꯏꯁꯩꯁꯤꯒꯤ ꯁꯨꯔ ꯐꯥꯎꯗ ꯑꯗꯨꯝ ꯇꯥꯍꯟꯕ ꯉꯝꯕꯗꯨꯅ ꯑꯩꯒꯤ ꯑꯀꯣꯏꯕꯒꯤ ꯑꯩꯒꯤ ꯏꯃꯨꯡ ꯃꯅꯨꯡꯒꯤ ꯃꯤꯑꯣꯏꯁꯤꯡꯐꯥꯎꯗ ꯁꯨꯝꯍꯠꯂꯤ ꯅꯪꯒꯤ ꯒꯤꯇꯔꯗꯣ ꯑꯃꯨꯛꯇ ꯈꯣꯡꯉꯛꯑꯣ ꯀꯥꯏꯅꯒ ꯍꯥꯏꯕ ꯑꯗꯨꯝ ꯊꯦꯡꯅꯩ ꯑꯗꯒꯤꯗꯤ ꯑꯩꯒꯤ ꯑꯩꯅ ꯁꯛꯏꯕ ꯏꯁꯩꯁꯤꯃꯛꯇ ꯑꯣꯏ ꯇꯥꯔꯒꯁꯨ ꯒꯤꯇꯔꯁꯤꯒ ꯂꯣꯏꯅꯅ ꯁꯛꯄ ꯃꯇꯝꯗ ꯑꯁꯨꯛꯀꯤ ꯃꯇꯤꯛ ꯁꯨꯔ ꯇꯥꯅ ꯁꯛꯄ ꯑꯩꯉꯣꯟꯗ ꯌꯥꯝ ꯅꯨꯡꯉꯥꯏꯕ ꯐꯥꯎꯋꯦ ꯑꯗꯨꯒ ꯏꯂꯦꯛꯇ꯭ꯔꯤꯛ ꯗ꯭ꯔꯝꯁꯤꯃ ꯑꯩ ꯇꯁꯦꯡꯅ ꯊꯤꯟꯕ ꯄꯥꯝꯃꯦ ꯑꯗꯣ ꯁꯤꯁꯦ ꯑꯩꯈꯣꯏꯒꯤ ꯒꯤꯇꯔꯒꯨꯝꯕꯒ ꯇꯧꯔꯒ ꯑꯗꯨꯝ ꯏꯂꯦꯛꯇ꯭ꯔꯤꯛ ꯗ꯭ꯔꯝꯗꯨꯒ ꯇꯧꯔꯒ ꯊꯤꯟꯕ ꯃꯇꯝꯗ ꯑꯩꯉꯣꯟꯗ ꯌꯥꯝꯅ ꯅꯨꯡꯉꯥꯏꯒꯗꯕ ꯍꯥꯏꯗꯤ ꯑꯩꯅ ꯁꯛꯅꯤꯡꯉꯤꯕ ꯏꯁꯩ ꯑꯗꯒꯤꯗꯤ ꯑꯩꯅ ꯇꯥꯍꯟꯅꯤꯡꯉꯤꯕ ꯁꯨꯔ ꯇꯥꯕꯗꯣ ꯅꯨꯡꯉꯥꯏꯒꯅꯦꯅ ꯈꯜꯂꯦ ꯑꯗꯨꯗꯨꯅ ꯑꯩ ꯏꯂꯦꯛꯇ꯭ꯔꯤꯛ ꯗ꯭ꯔꯝꯁꯤꯃ ꯊꯤꯟꯕ ꯄꯥꯝꯖꯩ